ꯑꯍꯥꯟꯕ ꯃꯛꯇꯗ ꯑꯩꯈꯣꯏꯒꯤ ꯅꯨꯡꯇꯤꯒꯤ ꯁꯤꯖꯤꯟꯅꯕ ꯅꯦꯆꯔꯦꯜ ꯃꯦꯇꯔꯤꯌꯦꯜꯁ ꯍꯥꯏꯕꯁꯤ ꯑꯩꯈꯣꯏꯅ ꯀꯔꯤ ꯁꯤꯖꯤꯟꯅꯩ ꯀꯔꯤ ꯆꯥꯔꯤ ꯑꯃꯁꯨꯡ ꯅꯦꯆꯔꯦꯜꯗꯒꯤ ꯅꯦꯆꯔꯗꯒꯤ ꯀꯔꯤ ꯐꯪꯏ ꯍꯥꯏꯕꯁꯤ ꯑꯩꯈꯣꯏꯒꯤ ꯗꯦꯂꯤ ꯂꯥꯏꯐꯇ ꯀꯔꯤꯒꯤ ꯌꯥꯝꯅ ꯑꯆꯧꯕ ꯑꯃꯁꯨꯡ ꯕꯦꯅꯤꯐꯤꯠꯁ ꯐꯪꯏ ꯍꯥꯏꯕꯒꯤ ꯃꯔꯝꯗ ꯑꯩꯅ ꯈꯔ ꯍꯥꯏꯖꯒꯦ ꯍꯥꯏꯕꯗꯤ ꯑꯩꯈꯣꯏꯒꯤ ꯗꯦꯂꯤ ꯂꯥꯏꯐ ꯑꯁꯦ ꯅꯦꯆꯔꯦꯜ ꯑꯣꯏꯕ ꯆꯤꯟꯖꯥꯛ ꯆꯥꯔꯒꯗꯤ ꯍꯛꯆꯥꯡ ꯐꯩ ꯑꯃꯁꯨꯡ

ꯑꯩꯈꯣꯏꯒꯤ ꯅꯨꯡꯇꯤꯒꯤ ꯑꯣꯏꯕ ꯗꯦꯂꯤ ꯌꯨꯁ ꯑꯁꯤꯗ ꯗꯦꯂꯤ ꯂꯥꯏꯐ ꯑꯃꯁꯨꯡ ꯗꯦꯂꯤ ꯌꯨꯁ ꯑꯁꯤꯗ ꯅꯦꯆꯔꯦꯜ ꯑꯣꯏꯕ ꯄꯣꯠ ꯑꯁꯤ ꯀꯌꯥꯒꯤ ꯃꯇꯤꯛ ꯕꯦꯅꯤꯐꯤꯠꯁ ꯐꯪꯏ ꯀꯌꯥꯒꯤ ꯃꯇꯤꯛ ꯏꯝꯄꯣꯔꯇꯦꯟ ꯑꯣꯏꯌꯦ ꯍꯥꯏꯕꯁꯦ ꯃꯇꯥꯡꯗ ꯑꯩꯅ ꯈꯔ ꯌꯥꯝꯅ ꯌꯥꯝꯗ꯭ꯔꯥꯒꯁꯨ ꯈꯔ ꯈꯛꯇꯪ ꯑꯣꯏꯔꯁꯨ ꯍꯥꯏꯖꯒꯦ ꯑꯍꯥꯟꯕ ꯃꯛꯇꯗ

ꯑꯩꯈꯣꯏꯒꯤ ꯏꯁꯥꯗ ꯑꯃꯁꯨꯡ ꯑꯩꯈꯣꯏꯒꯤ ꯂꯥꯏꯐ ꯇꯥꯏꯝꯗ ꯌꯥꯝꯅ ꯏꯝꯄꯣꯔꯇꯦꯟ ꯑꯣꯏꯕ ꯄꯣꯠ ꯄꯤ ꯃꯆꯥꯛ ꯑꯃ ꯑꯣꯏꯌꯦ ꯑꯗꯨꯒ ꯃꯤꯑꯣꯏꯕꯒꯤ ꯄꯨꯟꯁꯤꯗ ꯌꯥꯝꯅ ꯅꯦꯆꯔꯦꯜ ꯑꯣꯏꯕ ꯌꯥꯝꯅ ꯆꯥꯎꯊꯣꯛꯅꯤꯡꯉꯥꯏ ꯑꯣꯏꯕ ꯑꯃꯁꯨ ꯑꯣꯏꯌꯦ ꯑꯃ ꯍꯥꯏꯕꯗꯤ ꯅꯦꯆꯔ ꯑꯣꯏꯕ ꯄꯣꯠ ꯑꯁꯤ ꯆꯥꯔꯒꯗꯤ ꯑꯩꯈꯣꯏꯒꯤ ꯀꯨꯠꯁꯨ ꯀꯨꯌꯥꯡꯁꯨ ꯐꯖꯒꯅꯤ ꯅꯦꯆꯔꯦꯜ ꯑꯣꯏꯕ ꯄꯣꯠ ꯆꯥꯗ꯭ꯔꯒꯗꯤ ꯍꯥꯔ ꯌꯥꯎꯕ ꯄꯣꯠ ꯑꯃꯁꯨꯡ ꯀꯦꯃꯤꯀꯦꯜ ꯌꯥꯝꯅ ꯌꯥꯎꯕ ꯄꯣꯠ ꯑꯁꯤ ꯆꯥꯔꯒꯗꯤ ꯑꯩꯈꯣꯏꯒꯤ ꯕꯣꯗꯤ ꯑꯁꯤꯗ ꯏꯐꯦꯛ ꯀꯌꯥꯝ ꯑꯣꯏꯇꯛꯀꯅꯤ ꯑꯃꯁꯨꯡ ꯑꯅꯥ ꯑꯌꯦꯛꯅ ꯌꯥꯝꯂꯛꯀꯅꯤ ꯄꯨꯟꯁꯤ ꯇꯦꯟꯒꯅꯤ ꯍꯥꯏꯅꯁꯨ ꯈꯜꯂꯤ ꯑꯗꯨꯒ

ꯑꯩꯈꯣꯏꯒꯤ ꯄꯨꯟꯁꯤꯗ ꯀꯌꯥꯒꯤ ꯃꯇꯤꯛꯁ ꯕꯦꯅꯤꯐꯤꯠꯁ ꯐꯪꯏ ꯑꯃꯁꯨꯡ ꯑꯩꯈꯣꯏꯒꯤ ꯗꯦꯜꯂꯤ ꯂꯥꯏꯐ ꯑꯁꯤꯗ ꯅꯦꯆꯔꯦꯜ ꯑꯣꯏꯕ ꯄꯣꯠ ꯑꯁꯤ ꯐꯪꯍꯟꯕꯒꯤꯗꯃꯛꯇ ꯑꯩꯈꯣꯏꯅ ꯍꯣꯠꯅꯕ ꯇꯥꯏ ꯑꯃꯁꯨꯡ ꯃꯁꯤꯒꯤ ꯇꯨꯡꯗ ꯃꯁꯤꯒꯤ ꯅꯦꯆꯔꯦꯜ ꯃꯦꯇꯔꯤꯌꯦꯜꯁ ꯑꯁꯤ ꯗꯦꯂꯤ ꯂꯥꯏꯐꯇ ꯀꯌꯥꯒꯤ ꯃꯇꯤꯛ ꯌꯨꯁ ꯇꯧꯕ ꯉꯝꯏ ꯀꯌꯥꯒꯤ ꯃꯇꯤꯛ ꯐꯩ ꯂꯥꯏꯕꯁꯤ ꯅꯦꯛꯁ ꯖꯦꯔꯦꯅꯦꯁꯟ ꯑꯃꯁꯨꯝ ꯑꯩꯈꯣꯏꯒꯤ ꯄꯨꯟꯁꯤꯗ ꯌꯥꯝꯅ ꯐꯖꯕ ꯍꯥꯏꯕꯗꯨ ꯐꯪꯒꯅꯤ ꯍꯥꯏꯅ ꯈꯜꯂꯤ ꯑꯗꯨꯒ ꯃꯇꯥꯡ ꯑꯗꯨꯅ ꯃꯊꯪꯅ ꯑꯩꯈꯣꯏꯅ ꯕꯖꯥꯔꯗ ꯂꯩꯔꯤꯕ ꯄꯣꯠ ꯃꯌꯥꯝ ꯑꯃꯁꯨ ꯍꯥꯔ ꯌꯥꯎꯏ ꯈꯪꯗꯦ ꯍꯥꯔ ꯌꯥꯎꯗꯦ ꯈꯪꯏ ꯈꯪꯗꯦ ꯑꯗꯨꯕꯨ ꯑꯩꯈꯣꯏꯅ ꯄꯨꯔꯒ ꯆꯥꯏꯌꯦ ꯑꯗꯒꯤꯗꯤ ꯑꯅꯥ ꯑꯌꯦꯛ ꯂꯥꯛꯂꯅꯤ ꯍꯧꯖꯤꯛꯇꯤ ꯃꯤꯑꯣꯏꯕ ꯃꯌꯥꯝ ꯑꯃꯁꯨ ꯇꯟꯅꯔꯛꯄꯅꯤꯅ ꯍꯧꯖꯤꯛꯇꯤ ꯐꯦꯛꯇꯔꯤꯗꯒꯤ ꯑꯃꯁꯨꯡ ꯍꯥꯔ ꯌꯥꯎꯕ ꯄꯣꯠ ꯐꯥꯝꯗ ꯇꯧꯔꯒ ꯍꯥꯔ ꯌꯥꯎꯕ ꯄꯣꯠ ꯑꯣꯔꯒꯥꯅꯤꯛ ꯑꯣꯏꯕ ꯄꯣꯠꯁꯦ ꯐꯪꯗ꯭ꯔꯦ ꯑꯗꯨꯕꯨ ꯑꯩꯈꯣꯏꯒꯤ ꯏꯁꯥ ꯏꯁꯥꯗ ꯍꯣꯝ ꯒꯥꯔꯗꯦꯅꯤꯡ ꯍꯥꯏꯅ ꯂꯩꯔꯒꯗꯤ ꯀꯤꯠꯆꯟ ꯒꯥꯔꯗꯦꯟ ꯒꯨꯝꯕ ꯂꯩꯔꯕꯗꯤ ꯑꯩꯈꯣꯏꯅ ꯑꯣꯔꯒꯥꯅꯤꯛ ꯑꯣꯏꯕ ꯄꯣꯠ ꯐꯪꯏ ꯑꯃꯁꯨꯡ ꯑꯍꯥꯎ ꯑꯍꯥꯎꯕ ꯆꯥꯕ ꯐꯪꯏ ꯍꯥꯏꯅ ꯑꯅꯥ ꯑꯌꯦꯛ ꯂꯩꯇꯕꯤꯗ ꯂꯩꯕ ꯉꯝꯏ ꯑꯁꯤꯅ ꯀꯌꯥꯒꯤ ꯃꯇꯤꯛ ꯑꯩꯈꯣꯏꯒꯤ ꯄꯨꯟꯁꯤꯗ ꯕꯦꯅꯤꯐꯤꯠꯁ ꯐꯪꯏ ꯍꯥꯏꯕꯗꯣ ꯇꯨꯡꯒꯤ ꯄꯨꯟꯁꯤꯗꯁꯨ ꯈꯪꯂꯛꯀꯅꯤ ꯑꯁꯨꯝꯅ ꯑꯩꯈꯣꯏꯒꯤ ꯄꯨꯟꯁꯤꯗ ꯀꯌꯥꯒꯤ ꯃꯇꯤꯛ ꯕꯦꯟꯅꯤꯐꯤꯠꯁ ꯐꯪꯏ ꯍꯥꯏꯕꯗꯨ ꯑꯁꯤꯅ ꯇꯥꯛꯏ ꯑꯗꯨꯅ ꯍꯧꯖꯤꯛꯇꯤ

ꯍꯛꯆꯥꯡ ꯐꯅꯅꯕꯒꯃꯛꯇ ꯃꯌꯥꯝꯕꯨꯁꯨ ꯈꯪꯍꯟꯖꯔꯤ ꯍꯥꯏꯅ ꯑꯩꯒꯤ ꯋꯥꯈꯜꯅ ꯍꯥꯏꯖꯔꯤ ꯑꯗꯨꯒ ꯑꯁꯤꯅ ꯃꯔꯝ ꯑꯣꯏꯔꯒ ꯑꯩꯈꯣꯏꯒꯤ ꯅꯦꯛꯁ ꯖꯦꯅꯔꯦꯁꯟ ꯑꯁꯤꯗꯁꯨ ꯑꯣꯔꯒꯥꯅꯤꯛ ꯑꯣꯔꯒꯥꯅꯤꯛ ꯄꯣꯠ ꯑꯣꯔꯒꯥꯅꯤꯛ ꯃꯅꯥ ꯃꯁꯤꯡ ꯑꯣꯔꯒꯥꯅꯤꯛ ꯍꯩ ꯑꯣꯏꯔꯣ ꯃꯅꯥ ꯑꯣꯏꯔꯣ ꯏꯟꯁꯥꯡ ꯅꯥꯄꯤ ꯑꯣꯏꯔꯣ ꯆꯦꯡ ꯑꯣꯏꯔꯣ ꯆꯥꯛ ꯑꯣꯏꯔꯣ ꯃꯌꯥꯝ ꯑꯁꯤ ꯅꯦꯆꯔꯦꯜꯅ ꯄꯤꯕ ꯉꯥꯛꯇꯅꯤ ꯑꯗꯨꯒ ꯅꯦꯆꯔꯦꯜ ꯑꯣꯏꯔꯁꯨ ꯃꯤꯑꯣꯏꯕ ꯍꯥꯏꯕꯁꯤ ꯍꯥꯔ ꯍꯥꯞꯄꯤ ꯀꯦꯃꯤꯀꯦꯜ ꯌꯥꯝꯏ ꯑꯗꯨ ꯃꯌꯥꯝ ꯑꯗꯨꯁꯨ ꯉꯥꯛꯊꯣꯅꯕꯁꯨ ꯈꯪꯍꯟꯖꯔꯤ ꯍꯥꯏꯅꯁꯨ ꯈꯜꯂꯤ ꯑꯗꯨꯒ ꯂꯥꯁ ꯄꯣꯏꯟꯇ ꯀꯌꯥꯒꯤ ꯃꯇꯤꯛ ꯕꯦꯅꯦꯐꯤꯠꯁ ꯑꯣꯏ ꯍꯥꯏꯕꯁꯦ ꯑꯩꯈꯣꯏꯗ ꯑꯣꯔꯒꯥꯅꯤꯛ ꯄꯣꯠꯁꯤ ꯆꯥꯔꯕꯗꯤ ꯑꯩꯈꯣꯏꯗ ꯑꯅꯥ ꯑꯌꯦꯛ ꯂꯩꯇꯦ ꯍꯥꯏꯅ ꯈꯜꯂꯤ